ꯑꯩꯈꯣꯏ ꯁꯤꯗ ꯇꯝꯂꯤꯕ ꯁꯥꯇ꯭ꯔ ꯃꯌꯥꯝꯁꯦ ꯑꯗꯨꯝ ꯏꯁꯀꯣꯂꯔꯁꯤꯞ ꯄꯨꯂꯞ ꯐꯪꯏ ꯄ꯭ꯔꯤ ꯃꯦꯇ꯭ꯔꯤꯛ ꯄꯣꯁ ꯃꯦꯇ꯭ꯔꯤꯛ ꯐꯣꯔ ꯀꯩꯅꯣꯒꯤ ꯁꯦꯗꯨꯜ ꯀꯥꯁ ꯁꯦꯗꯨꯜ ꯇ꯭ꯔꯥꯏꯕ ꯑꯃꯗꯤ ꯑꯣ ꯕꯤ ꯁꯤꯒꯤ ꯑꯗꯨꯝ ꯄꯤ ꯑꯗꯩ ꯑꯇꯣꯞꯄ ꯌꯥꯝ ꯑꯉꯥꯡ ꯑꯣꯏꯔꯤꯕ ꯀ꯭ꯂꯥꯁ ꯑꯩꯠꯇꯒꯤ ꯃꯈꯥꯈꯩꯗꯨꯅ ꯑꯩꯈꯣꯏ ꯀꯝꯄꯤꯇꯤꯇꯤꯕ ꯑꯦꯛꯖꯥꯝꯒꯨꯝꯕ ꯃꯌꯥꯝ ꯑꯃ ꯁꯤꯜꯂꯒ ꯑꯣꯔꯒꯅꯥꯏꯖꯦꯁꯟ ꯃꯌꯥꯝꯅ ꯑꯗꯨꯝ ꯏꯁꯀꯣꯂꯔꯁꯤꯞꯀꯤ ꯈꯨꯗꯣꯡ ꯆꯥꯕ ꯃꯌꯥꯝ ꯑꯃ ꯄꯤ ꯑꯇꯣꯞꯄ ꯁꯔꯀꯥꯔꯒꯤ ꯏꯁꯀꯤꯝ ꯅꯠꯇ꯭ꯔꯒꯁꯨ ꯑꯗꯨꯒ ꯅꯨꯄꯤꯒꯤ ꯑꯣꯏꯅꯗꯤ ꯑꯩ ꯌꯥꯝ ꯀꯟꯅ ꯈꯪꯖꯗ꯭ꯔꯦ ꯑꯩꯁꯨ ꯃꯇꯥꯡꯁꯤꯗ